ꯍꯟꯇꯛ ꯑꯅꯧꯕ ꯔꯦꯁꯇꯨꯔꯦꯟ ꯑꯃ ꯍꯥꯡꯉꯛꯏꯁꯦ ꯁꯤꯗ ꯌꯥꯝꯅ ꯁꯤꯠꯄ ꯃꯌꯥꯝꯅꯁꯨ ꯌꯥꯝ ꯄꯥꯝꯅꯩ ꯍꯥꯏ ꯑꯊꯨꯝ ꯑꯍꯥꯎ ꯁꯤꯁꯦ ꯍꯥꯞꯄꯦ ꯍꯥꯏꯌꯦꯕꯀꯣ ꯑꯗꯨꯗꯣ ꯅꯪ ꯆꯥꯔꯕ ꯀꯃꯥꯏ ꯇꯧꯒꯦ ꯁꯤꯒꯤ ꯃꯔꯝꯗ ꯈꯔ ꯑꯩꯉꯣꯟꯗ ꯍꯥꯏꯌꯨ